ꯂꯧꯎ ꯂꯧꯎꯕꯗ ꯍꯧꯖꯤꯛꯇꯤ ꯇ꯭ꯔꯦꯛꯇꯔ ꯁꯤꯖꯤꯟꯅꯔꯛꯑꯦ ꯍꯥꯏꯗꯤ ꯍꯥꯟꯅꯗꯧꯅ ꯃꯤ ꯃꯔꯤ ꯃꯉꯥ ꯇꯔꯥꯃꯨꯛ ꯆꯪꯂꯒ ꯃꯇꯝ ꯌꯥꯝ ꯀꯨꯏꯅ ꯃꯥꯡꯍꯜꯂꯒ ꯁꯨꯅꯕꯒꯤ ꯃꯍꯨꯠꯇ ꯍꯧꯖꯤꯛꯇꯤ ꯇ꯭ꯔꯦꯛꯇꯔꯅ ꯃꯍꯨꯠ ꯁꯤꯜꯂꯛꯑꯒ ꯃꯇꯝꯁꯨ ꯌꯥꯝꯅ ꯃꯥꯡꯍꯟꯗ꯭ꯔꯦ ꯃꯇꯝꯁꯨ ꯌꯥꯝꯅ ꯇꯥꯏꯝ ꯃꯦꯅꯦꯖꯃꯦꯟ ꯌꯥꯝ ꯇꯧꯍꯜꯂꯦꯀꯣ ꯁꯤꯁꯤꯅ ꯌꯥꯝꯅ ꯀꯥꯟꯅꯍꯜꯂꯦ ꯃꯤꯕꯨꯁꯨ ꯌꯥꯝꯅ ꯋꯥꯕ ꯈꯣꯠꯄ ꯑꯋꯥꯕ ꯀꯌꯥꯗꯨꯗꯒꯤ ꯑꯗꯨꯝ ꯉꯥꯛꯊꯣꯛꯄꯤꯕ ꯉꯝꯃꯦ ꯇ꯭ꯔꯦꯛꯇꯔ ꯁꯤꯖꯤꯟꯅꯔꯛꯄ ꯑꯁꯤꯅ ꯑꯗꯨꯒ ꯁꯥ ꯌꯣꯛꯄꯁꯦ ꯁꯥ ꯌꯣꯛꯁꯤꯅ ꯍꯤꯗꯥꯛ ꯃꯇꯝ ꯆꯥꯅ ꯁꯥ ꯑꯗꯨꯒꯤ ꯍꯤꯗꯥꯛ ꯀꯥꯞꯊꯣꯛꯄꯤꯕ ꯍꯥꯏꯗꯤ ꯁꯥꯒꯤ ꯂꯥꯏꯅꯥ ꯂꯥꯛꯄ ꯃꯇꯝꯒꯤ ꯃꯇꯨꯡ ꯏꯟꯅ ꯑꯗꯨꯝ ꯂꯥꯛꯄ ꯈꯣꯠꯄ ꯂꯩꯔꯛꯄꯗꯨꯗ ꯑꯗꯨꯒꯤ ꯉꯥꯛꯊꯣꯛꯅꯕꯀꯣ ꯃꯥꯒꯤ ꯂꯥꯏꯅꯗꯨꯗꯒꯤ ꯉꯥꯛꯊꯣꯛꯅꯕ ꯍꯤꯗꯥꯛ ꯐꯖꯅ ꯀꯥꯞꯊꯣꯛꯄꯤꯕ ꯑꯗꯨꯒ ꯀꯔꯤꯒꯨꯝꯕ ꯃꯇꯝꯗ ꯌꯥꯝꯅ ꯏꯪꯕ ꯃꯇꯝꯁꯨ ꯌꯥꯎꯏꯗꯅꯀꯣ ꯑꯃꯨꯛꯅ ꯈꯪꯁꯥ ꯁꯥꯕ ꯑꯃꯨꯛꯅ ꯏꯪꯕ ꯑꯗꯣ ꯑꯗꯨꯃꯥꯏꯅ ꯏꯪꯉꯛꯑꯕ ꯀꯥꯟꯗꯨꯗꯅ ꯍꯤꯇꯔ ꯁꯤꯖꯤꯟꯅꯕꯤꯔꯒ ꯐꯖꯅ ꯃꯣꯏꯗꯣ ꯍꯥꯏꯗꯤ ꯌꯥꯝꯅ ꯑꯏꯪꯕꯗꯣ ꯃꯥꯏꯌꯣꯛꯅꯍꯟꯕꯤꯗꯕ ꯑꯗꯨꯗꯩꯗꯤ

ꯁꯥ ꯑꯣꯏꯔꯕꯁꯨ ꯑꯗꯨꯝ ꯐꯖꯅ ꯁꯤꯖꯤꯟꯅꯕꯤꯕ ꯌꯥꯏ ꯑꯩꯈꯣꯏꯅ ꯐꯖꯅ ꯑꯗꯨꯝ ꯇ꯭ꯔꯤꯠꯃꯦꯟ ꯇꯧꯕꯤꯕ ꯌꯥꯏꯗꯅꯀꯣ ꯑꯗꯨꯃꯥꯏꯅ ꯇꯧꯕꯤꯕ ꯑꯗꯨꯗꯒꯤꯗꯤ ꯁꯪꯒꯣꯝ ꯁꯪꯒꯣꯝꯁꯦ ꯁꯪꯒꯣꯝ ꯄꯨꯊꯣꯛꯄꯁꯦ ꯌꯥꯝꯅ ꯁꯪꯒꯣꯝ ꯄꯨꯊꯣꯛꯄꯁꯦ ꯌꯥꯝꯅ ꯀꯥꯟꯅꯩ ꯑꯩꯈꯣꯏꯒꯤ ꯑꯣꯏꯅꯗꯤ ꯁꯪꯒꯣꯝꯁꯦ ꯌꯥꯝꯅ ꯃꯔꯨ ꯑꯣꯏ ꯌꯥꯝꯅꯁꯨ ꯀꯥꯟꯅꯕ ꯄꯤ ꯃꯤꯑꯣꯏꯕꯗ ꯑꯗꯨꯅ ꯁꯪꯒꯣꯝ ꯌꯥꯝꯅ ꯊꯣꯛꯅꯕ ꯃꯣꯏꯒꯤ ꯃꯆꯤꯟꯖꯥꯛ ꯄꯤꯖꯕꯀꯣ ꯁꯟꯒꯨꯝꯕꯁꯤꯗ ꯑꯗꯨꯗꯒꯤꯗꯤ ꯁꯪꯒꯣꯝ ꯁꯨꯝꯅꯕ ꯃꯦꯆꯤꯟꯁꯦ ꯁꯪꯒꯣꯝ ꯁꯪꯒꯣꯝꯁꯦ ꯑꯩꯈꯣꯏ ꯈꯨꯠꯅ ꯁꯨꯝꯃꯤꯗꯅ ꯑꯗꯨ ꯅꯠꯇꯕ ꯃꯦꯆꯤꯟꯅ ꯑꯣꯏꯅ ꯄꯨꯊꯣꯛꯄꯤꯕ ꯃꯦꯆꯤꯟꯅ ꯑꯣꯏꯅ ꯐꯖꯅ ꯁꯨꯝꯕꯤꯕ ꯍꯥꯏꯗꯤ ꯈꯨꯠꯁꯤꯅ ꯇꯧꯕꯁꯦ ꯑꯗꯨꯝ ꯈꯨꯗꯣꯡ ꯆꯥꯔꯛꯇꯕꯁꯨ ꯌꯥꯝ ꯑꯗꯨꯝ ꯅꯨꯡꯉꯥꯏꯔꯛꯇꯕꯁꯨ ꯌꯥꯏ ꯑꯗꯨꯅ ꯃꯦꯆꯤꯟꯅ ꯑꯣꯏꯅ ꯇꯧꯕꯤꯕ ꯃꯦꯆꯤꯟ ꯄꯨꯊꯣꯛꯄꯤꯕ ꯃꯦꯆꯤꯟꯅ ꯁꯤꯖꯤꯟꯅꯕꯁꯦ ꯑꯩ ꯁꯤ ꯍꯥꯏꯖꯅꯤꯡꯏ